ꯏꯁꯥꯅ ꯒꯥꯔꯗꯦꯟ ꯑꯃ ꯁꯦꯝꯖꯔꯒ ꯒꯥꯔꯗꯦꯟꯑꯗꯨꯗ ꯊꯥꯔꯤꯕ ꯎꯍꯩ ꯋꯥꯍꯩꯁꯤꯡ ꯑꯗꯨꯅ ꯃꯄꯥꯟ ꯁꯥꯔꯛꯄ ꯃꯇꯝꯗ ꯃꯍꯩ ꯄꯥꯜꯂꯛꯄ ꯃꯇꯝꯗ ꯏꯁꯥꯗ ꯅꯨꯉꯥꯏꯖꯕ ꯍꯔꯥꯎꯖꯕ ꯐꯥꯎꯖꯩ ꯃꯔꯝꯗꯤ ꯑꯩꯅ ꯑꯗꯨ ꯊꯥꯕ ꯃꯇꯝꯗꯨꯗ ꯑꯩꯉꯣꯟꯗ ꯆꯪꯒꯤꯕ ꯃꯇꯝ ꯑꯩꯉꯣꯟꯗ ꯃꯥꯒꯤꯗꯃꯛꯇ ꯁꯦꯀ꯭ꯔꯤꯐꯥꯏꯁ ꯇꯧꯔꯒ ꯃꯥꯕꯨ ꯆꯥꯎꯅꯕ ꯍꯣꯠꯅꯈꯤꯕ ꯃꯇꯝ ꯃꯍꯩꯁꯤ ꯇꯃꯛꯄ ꯃꯇꯝ ꯑꯗꯨꯗꯗꯤ ꯏꯁꯥꯗ ꯑꯩꯅ ꯊꯥꯔꯤꯕ ꯑꯩꯅ ꯍꯣꯠꯅꯔꯨꯏꯗꯨꯒꯤ ꯃꯍꯩ ꯌꯥꯜꯂꯦ ꯃꯍꯩ ꯐꯪꯖꯔꯦ ꯍꯥꯏꯅ ꯈꯟꯖꯩ ꯎꯍꯩ ꯑꯗꯨꯕꯨ ꯑꯃꯨꯛꯇꯪ ꯐꯥꯎꯕ ꯍꯦꯛꯅꯤꯡꯗꯦ ꯍꯦꯛꯑꯒ ꯂꯥꯏꯗ ꯍꯥꯟꯅ ꯀꯠꯂꯒ ꯐꯖꯅ ꯃꯥꯒꯤ ꯇꯝꯐꯝ ꯊꯣꯛꯄ ꯇꯝꯈ꯭ꯔꯒ ꯏꯁꯥꯅ ꯆꯥꯐꯝ ꯊꯣꯛꯄꯗꯣ ꯐꯖꯅ ꯆꯥꯏ